ꯑꯩ ꯂꯥꯏ ꯌꯦꯛꯄꯒꯤ ꯀ꯭ꯂꯥꯁ ꯑꯃꯈꯛꯇꯪ ꯁꯔꯨꯛ ꯌꯥꯖꯈ꯭ꯔꯦ ꯍꯥꯏꯔꯤꯕ ꯀ꯭ꯂꯥꯁ ꯑꯁꯤ ꯃꯅꯤꯄꯨꯔ ꯌꯨꯅꯤꯚꯔꯁꯤꯇꯤꯒꯤ ꯐꯥꯏꯟ ꯑꯥꯔꯠꯁ ꯍꯥꯏꯔꯤꯕ ꯗꯤꯄꯥꯔꯠꯃꯦꯟ ꯑꯗꯨꯅ ꯁꯤꯜꯂꯒ ꯍꯧꯈꯤꯕ ꯆꯍꯤꯗ ꯄꯥꯡꯊꯣꯛꯈꯤꯕꯅꯤ ꯍꯥꯏꯔꯤꯕ ꯀ꯭ꯂꯥꯁ ꯑꯁꯤ ꯍꯞꯇꯥ ꯑꯃ ꯇꯧꯋꯤ ꯑꯁꯤ ꯑꯗꯨꯛꯀꯤ ꯃꯇꯤꯛ ꯑꯩꯉꯣꯟꯗꯗꯤ ꯀꯥꯟꯅꯕ ꯑꯣꯏꯈꯤ ꯀꯔꯤꯒꯤꯅꯣ ꯍꯥꯏꯕ ꯇꯥꯔꯒꯗꯤ ꯍꯥꯏꯔꯤꯕ ꯅꯨꯃꯤꯠ ꯇꯔꯦꯠꯅꯤ ꯈꯛꯇꯪꯒꯤ ꯀ꯭ꯂꯥꯁ ꯑꯣꯏꯖꯕ ꯇꯥꯔꯒꯁꯨ ꯃꯁꯤꯗ ꯃꯅꯤꯄꯨꯔꯒꯤ ꯇꯣꯉꯥꯟ ꯇꯣꯉꯥꯟꯕ ꯃꯐꯝꯗꯒꯤ ꯁꯥꯇ꯭ꯔ ꯀꯌꯥꯃꯔꯣꯝ ꯑꯃꯗꯤ ꯍꯥꯏꯔꯤꯕ ꯂꯥꯏ ꯑꯁꯤꯕꯨ ꯌꯦꯛꯄ ꯄꯥꯝꯖꯕ ꯁꯥꯇ꯭ꯔꯁꯤꯡ ꯑꯃꯁꯨꯡ ꯏꯁꯀꯣꯂꯥꯔꯁꯤꯡ ꯑꯗꯨꯒ ꯑꯣꯖꯥ ꯀꯌꯥꯁꯤꯡꯅ ꯀꯔꯝꯕ ꯃꯐꯝꯗ ꯂꯥꯏ ꯌꯦꯛꯑꯒ ꯐꯖꯒꯅꯤ ꯀꯔꯝꯕ ꯋꯥꯈꯟꯗꯒꯤ ꯀꯔꯝꯕ ꯋꯥꯈꯟ ꯈꯜꯂꯛꯄ ꯃꯇꯝꯗ ꯂꯥꯏꯁꯤ ꯌꯦꯛꯑꯒ ꯐꯖꯒꯅꯤ ꯑꯗꯨꯒ ꯑꯩꯅ ꯂꯥꯏ ꯌꯦꯛꯏꯕ ꯑꯁꯤ ꯁꯨꯝ ꯑꯩꯒꯤ ꯏꯆꯝ ꯆꯝꯅ ꯑꯩꯒꯤ ꯃꯇꯝ ꯂꯦꯟꯕꯈꯛꯇꯒꯤ ꯑꯣꯏꯅ ꯌꯦꯛꯄ ꯅꯠꯇꯕ ꯂꯥꯏ ꯌꯦꯛꯄꯁꯤꯗ ꯍꯣꯕꯤ ꯑꯃ ꯅꯠꯇ꯭ꯔꯒꯅ ꯑꯩꯒꯤ ꯄ꯭ꯔꯣꯐꯦꯁꯟ ꯑꯃ ꯑꯣꯏꯅ ꯆꯪꯕ ꯇꯥꯔꯒꯗꯤ ꯃꯁꯤꯅ ꯏꯟꯀꯝ ꯀꯌꯥꯃꯨꯛ ꯌꯥꯝꯅ ꯇꯥꯟꯕ ꯉꯝꯒꯗꯒꯦ ꯃꯤꯅ ꯑꯩꯕꯨ ꯀꯌꯥꯝ ꯌꯥꯝꯅ ꯏꯖꯠ ꯇꯧꯕ ꯉꯝꯒꯗꯒꯦ ꯑꯩꯒꯤ ꯂꯥꯏꯗꯨꯒꯤ ꯃꯇꯨꯡ ꯏꯟꯅ ꯑꯩꯅ ꯌꯦꯛꯏꯕ ꯂꯥꯏꯗꯨꯒꯤ ꯃꯇꯨꯡ ꯏꯟꯅ ꯃꯤꯅ ꯑꯩꯁꯦ ꯀꯌꯥꯝ ꯌꯥꯝꯅ ꯏꯁꯇꯦꯇꯁ ꯋꯥꯡꯅ ꯊꯝꯒꯗꯒꯦ ꯍꯥꯏꯕꯒꯤ ꯃꯇꯥꯡꯗ ꯃꯈꯣꯏꯅ ꯊꯝꯈꯤꯕ ꯋꯥꯔꯣꯜꯁꯤꯡ ꯑꯗꯨ ꯇꯥꯕ ꯃꯇꯝꯗ ꯑꯩꯉꯣꯟꯗ ꯌꯥꯝꯅ ꯏꯟꯁꯄꯦꯔꯦꯁꯟ ꯑꯣꯏꯈꯤ ꯍꯥꯏꯔꯤꯕ ꯂꯥꯏ ꯌꯦꯛꯄꯒꯤ ꯀ꯭ꯂꯥꯁ ꯑꯁꯤ ꯍꯞꯇꯥꯈꯛꯇꯪ ꯑꯣꯏꯖꯕ ꯇꯥꯔꯒꯁꯨ ꯑꯩꯉꯣꯟꯗꯗꯤ ꯊꯥ ꯑꯃꯒꯤ ꯑꯃꯗꯒꯤ ꯍꯦꯟꯅ ꯑꯩꯉꯣꯟꯗꯗꯤ ꯅꯣꯂꯦꯖ ꯂꯩꯈꯤ ꯍꯥꯏꯕ ꯇꯥꯔꯦ ꯃꯔꯝꯗꯤ ꯃꯗꯨꯗ ꯇꯧꯈ꯭ꯔꯤꯕ ꯑꯌꯨꯛ ꯄꯨꯡ ꯇꯔꯥꯗꯒꯤꯅ ꯅꯨꯡꯗꯥꯡꯋꯥꯏꯔꯝꯒꯤ ꯄꯨꯡ ꯃꯉꯥ ꯐꯥꯎꯕ ꯃꯔꯛꯇ ꯂꯟꯁ ꯕ꯭ꯔꯦꯛ ꯑꯃꯈꯛꯇꯪ ꯄꯤꯔꯒ ꯑꯗꯨꯗ ꯇꯥꯛꯄꯤꯈꯤꯕ ꯇꯝꯕꯤꯈ꯭ꯔꯤꯕ ꯃꯌꯥꯝ ꯑꯗꯣ ꯑꯗꯨꯛꯀꯤ ꯃꯇꯤꯛ ꯍꯥꯏꯅꯤꯉꯥꯏ ꯂꯩꯇꯅ ꯃꯃꯟ ꯌꯥꯝꯂꯕ ꯉꯥꯛꯇꯅꯤ ꯍꯥꯏꯔꯤꯕ ꯀ꯭ꯂꯥꯁ ꯑꯁꯦ ꯌꯥꯝꯅ ꯅꯨꯡꯉꯥꯏꯈꯤ ꯑꯗꯨꯒ ꯑꯩꯒꯤꯁꯨ ꯌꯥꯝꯅ ꯍꯥꯏꯔꯤꯕ ꯀ꯭ꯂꯥꯁ ꯑꯗꯨ ꯌꯥꯎꯔꯨꯕꯗꯒꯤ ꯑꯦꯛꯁꯄꯤꯔꯤꯌꯦꯟꯁ ꯐꯪꯖꯈꯤ